ꯀꯂꯥ ꯍꯥꯏꯕꯁꯤ ꯃꯤꯑꯣꯏꯕꯒꯤ ꯄꯨꯟꯁꯤꯗ ꯊꯥꯅ ꯇꯠꯅꯕ ꯌꯥꯗ꯭ꯔꯕ ꯑꯃꯈꯛꯅꯤ ꯃꯁꯤꯗ ꯁꯃꯥꯖ ꯑꯁꯤꯗ ꯇꯧꯔꯤꯕ ꯑꯐ ꯐꯠꯇꯕ ꯄꯨꯝꯅꯃꯛꯀꯤ ꯃꯃꯤ ꯑꯁꯤ ꯀꯂꯥꯅ ꯃꯁꯛ ꯃꯁꯛ ꯇꯥꯛꯏ ꯀꯂꯥ ꯑꯁꯤ ꯌꯥꯎꯗ꯭ꯔꯕꯒꯗꯤ ꯃꯤꯑꯣꯏꯕ ꯈꯨꯟꯅꯥꯏ ꯑꯁꯤ ꯃꯃꯜ ꯃꯃꯜ ꯌꯥꯎꯗꯕꯒꯨꯝꯕꯅꯤ ꯀꯂꯥ ꯑꯁꯤꯅ ꯃꯤꯑꯣꯏꯕꯒꯤ ꯑꯐ ꯐꯠꯇ ꯄꯨꯝꯅꯃꯛ ꯊꯛꯁꯤ ꯈꯥꯁꯤ ꯄꯨꯝꯅꯃꯛ ꯀꯂꯥ ꯑꯁꯤꯅ ꯇꯥꯛꯊꯣꯛꯄ ꯉꯝꯃꯤ ꯃꯁꯤꯅ ꯀꯂꯥ ꯀꯂꯥ ꯑꯁꯤꯅ ꯈꯨꯟꯅꯥꯏ ꯑꯁꯤꯕꯨ ꯐꯅꯕꯒꯤꯗꯃꯛ ꯑꯦꯛꯁꯄꯔꯤꯌꯦꯟꯁ ꯑꯃꯗꯤ ꯑꯦꯛꯁꯄꯔꯤꯌꯦꯟꯁ ꯑꯃꯗꯤ ꯑꯩꯈꯣꯏꯒꯤ ꯀꯂꯥꯁꯤꯗ ꯃꯈꯣꯏꯅ ꯐꯣꯡꯗꯣꯛꯅꯤꯡꯉꯤꯕ ꯄꯣꯠ ꯑꯗꯨꯕꯨ ꯐꯣꯡꯕ ꯉꯝꯃꯤ